ꯑꯩꯁꯦ ꯆꯍꯤ ꯍꯧꯔꯛꯄꯗ ꯑꯥꯏꯄꯦꯠ ꯑꯃ ꯂꯩꯈꯤꯑꯕ ꯀꯩꯅꯣꯗꯒꯤ ꯑꯩꯖꯦ ꯁ꯭ꯇꯣꯔꯗ ꯆꯠꯂꯒ ꯂꯩꯁꯤꯔꯅ ꯈꯟꯕꯅꯦ ꯍꯥꯏꯗꯤ ꯊꯦꯡꯉ ꯈꯣꯠꯂꯒ ꯌꯦꯡꯉ ꯀꯃꯥꯏ ꯇꯧꯕꯅꯣꯗꯣ ꯐꯖꯅ ꯌꯦꯡꯉꯒ ꯂꯩꯒꯦꯅ ꯈꯟꯕꯅꯦꯕ ꯍꯥꯏꯗꯤ ꯌꯥꯝ ꯋꯥꯅ ꯇꯥꯟꯖꯕ ꯄꯩꯁꯗꯨꯅ ꯀꯩꯅꯣ ꯂꯩꯒꯦꯅ ꯈꯟꯕ ꯄꯣꯠꯅꯤꯅ ꯑꯗꯨꯕꯨ ꯊꯕꯛꯅ ꯆꯤꯟꯃꯟꯕꯒꯤ ꯀꯩꯅꯣ ꯆꯠꯄꯗꯣ ꯌꯥꯗꯗꯅ ꯀꯩꯅꯣꯗ ꯚꯤꯗꯤꯌꯣꯒꯨꯝꯕ ꯌꯨꯇ꯭ꯌꯨꯕꯀꯨꯝꯕꯗ ꯚꯤꯗꯤꯌꯣ ꯃꯌꯥꯝ ꯌꯦꯡꯉꯒ ꯐꯖꯅ ꯄ꯭ꯔꯥꯗꯛꯇꯣ ꯀꯃꯥꯏ ꯇꯧꯕ ꯄꯣꯠꯅꯣꯖꯦ ꯌꯦꯡꯉꯦ ꯑꯗꯨꯒ ꯄꯥꯝꯖꯕꯅ ꯃꯔꯝ ꯑꯣꯏꯔꯒ ꯀꯩꯅꯣ ꯑꯦꯃꯦꯓꯣꯟꯗꯒꯤ ꯑꯣꯔꯗꯔ ꯇꯧꯈꯤꯑꯕ ꯄꯣꯠꯁꯦ ꯑꯗꯣ ꯄꯩꯁꯥꯗꯣ ꯌꯥꯝꯕꯒꯤ ꯑꯍꯥꯟꯕꯗꯗꯤ ꯌꯥꯝ ꯄꯥꯝꯃꯨꯔꯝꯃꯦ ꯑꯗꯨꯕꯨ ꯑꯗꯨꯝ ꯍꯥꯏꯗꯤ ꯍꯨꯖꯤꯀꯐꯥꯎꯇ ꯃꯌꯥꯝ ꯀꯩꯅꯣ ꯀꯥꯟꯅꯈ꯭ꯔꯦ ꯍꯥꯏꯗꯤ ꯀꯩꯅꯣ ꯍꯨꯖꯤꯛꯇꯤ ꯇꯣꯛꯅꯣꯂꯣꯖꯤꯁꯦ ꯌꯥꯝ ꯃꯔꯨ ꯑꯣꯏꯕꯅꯤꯅ ꯀꯩꯅꯣ ꯍꯥꯏꯗꯤ ꯀꯩꯅꯣ ꯊꯕꯛ ꯑꯇꯣꯞꯄ ꯊꯤꯕꯒꯨꯝꯕ ꯑꯗꯨꯒ ꯂꯥꯏꯔꯤꯛꯀꯨꯝꯕ ꯇꯝꯕꯁꯨ ꯂꯣꯏꯅ ꯍꯥꯏꯗꯤ ꯁ꯭ꯀ꯭ꯔꯤꯟꯗꯨꯁꯨ ꯄꯥꯛꯑꯦ ꯑꯗꯨꯒ ꯀꯩꯅꯣ ꯌꯥꯎꯔꯤꯕ ꯁꯣꯐꯠꯋꯦꯌꯔꯒꯨꯝꯕꯗꯨꯁꯨ ꯌꯥꯝꯅ ꯍꯥꯏꯗꯤ ꯑꯦꯗꯚꯥꯟꯁ ꯑꯣꯏꯕꯅ ꯃꯔꯝ ꯑꯣꯏꯔꯒ ꯑꯗꯨꯒ ꯑꯦꯄꯜ ꯄꯦꯟꯁꯤꯜ ꯁꯨ ꯍꯥꯏꯗꯤ ꯁꯤꯖꯤꯟꯅꯔꯒ ꯗ꯭ꯔꯣꯋꯤꯡꯒꯨꯝꯕꯁꯨ ꯌꯦꯛꯄ ꯌꯥꯔꯦ ꯑꯗꯨꯒ ꯅꯣꯠꯁ ꯀꯨꯝꯕ ꯏꯕ ꯑꯗꯨꯒ ꯀꯩꯅꯣ ꯀꯩꯅꯣ ꯂꯦꯛꯆꯔꯒꯨꯝꯕ ꯇꯥꯕꯁꯨ ꯌꯥꯝ ꯊꯤꯅ ꯀꯥꯟꯅꯔꯦ ꯑꯗꯨꯒ ꯀꯩꯍꯥꯏꯇꯔꯦ ꯆꯥꯎꯅ ꯁꯤꯟꯃꯥ ꯍꯥꯏꯗꯤ ꯑꯆꯧꯕ ꯁ꯭ꯀ꯭ꯔꯤꯟꯗ ꯁꯤꯟꯃꯥꯒꯨꯝꯕ ꯌꯦꯡꯕ ꯈꯣꯠꯄ ꯑꯗꯨꯒ ꯚꯤꯗꯤꯌꯣꯒꯨꯝꯕ ꯌꯦꯡꯕꯁꯨ ꯌꯥꯝꯅ ꯀꯩꯅꯣ ꯇꯧꯔꯦ ꯍꯥꯏꯗꯤ ꯌꯥꯝ ꯅꯨꯡꯉꯥꯏꯔꯦ ꯑꯦꯟꯇꯔꯇꯦꯟꯃꯦꯟꯒꯤ ꯃꯇꯥꯡꯗꯁꯨ ꯑꯗꯨꯒ ꯑꯩ ꯍꯧꯗꯣꯡ ꯈꯔ ꯂꯩꯖꯩ ꯑꯗꯨ ꯃꯣꯏꯅ ꯒꯦꯝ ꯍꯥꯏꯗꯤ ꯒꯦꯝꯒꯨꯝꯕ ꯁꯥꯟꯅꯕ ꯌꯥꯝ ꯄꯥꯝꯖꯩꯑꯕ ꯃꯣꯏꯁꯦ ꯌꯨꯇ꯭ꯌꯨꯕꯇ ꯍꯥꯏꯗꯤ ꯀꯩꯅꯣ ꯃꯥꯎꯁ ꯀꯦꯠꯆꯤꯡ ꯍꯥꯏꯇꯔꯦ ꯑꯗꯨꯒꯨꯝꯕꯗꯣ ꯆ꯭ꯔꯤꯠ ꯆꯦꯜꯂꯒ ꯁ꯭ꯀ꯭ꯔꯤꯟꯗ ꯀꯩꯅꯣ ꯆꯥꯎꯅ ꯎꯕꯅꯤꯅ ꯃꯣꯏꯗꯣ ꯌꯥꯝꯅ ꯃꯁꯥꯗ ꯉꯛꯁꯨ ꯉꯛꯑꯒ ꯍꯥꯏꯗꯤ ꯐꯥꯅꯤꯡꯕꯒꯤ ꯀꯩꯅꯣ ꯀꯩꯅꯣꯗꯣ ꯃꯅꯨꯡꯗ ꯐꯥꯅꯤꯡꯕꯒꯤ ꯄꯦꯁꯟꯗꯣ ꯎꯕꯗ ꯍꯥꯏꯗꯤ ꯄꯦꯠ ꯑꯣꯅꯔ ꯑꯣꯏꯅꯁꯨ ꯌꯥꯝꯅ ꯁꯦꯇꯤꯁꯐꯦꯛꯁꯟꯗꯣ ꯐꯥꯎꯍꯜꯂꯦꯕ ꯑꯗꯨꯒ ꯍꯟꯗꯛ ꯑꯈꯣꯢ ꯆꯦꯅ ꯆꯠꯅꯤꯡꯕ ꯀꯣꯟꯁꯔꯠ